ꯑꯩ ꯏꯁꯥꯒꯤ ꯑꯣꯏꯅꯗꯤ ꯀꯣꯏꯟ ꯑꯁꯤ ꯌꯥꯝꯅ ꯄꯥꯝꯖꯅ ꯀꯂꯦꯛ ꯇꯧꯋꯤ ꯁꯤꯒꯤꯁꯦ ꯑꯍꯥꯟꯕꯗ ꯑꯩꯈꯣꯏ ꯄꯨꯄꯨꯅ ꯑꯩ ꯄꯨꯄꯨꯁꯤꯅ ꯑꯩꯉꯣꯟꯗ ꯀꯣꯏꯟ ꯑꯃ ꯄꯤꯕꯤꯔꯝꯃꯤ ꯁꯤꯒꯤ ꯀꯣꯏꯟꯁꯦ ꯀꯅꯥꯒꯤꯅꯣ ꯍꯥꯏꯕ ꯃꯇꯝꯗ ꯑꯩꯈꯣꯏꯒꯤ ꯊꯥꯏꯅꯥ ꯍꯧꯖꯤꯛꯄꯨꯗꯤ ꯃꯦꯟꯃꯥꯔ ꯑꯣꯏꯔꯦ ꯊꯥꯏꯅ ꯕꯔꯃꯥ ꯑꯣꯏꯔꯤꯉꯒꯤ ꯃꯇꯝꯗ ꯃꯥꯅ ꯁꯤꯒꯤ ꯀꯣꯏꯟꯁꯦ ꯃꯥꯅ ꯕꯔꯃꯥ ꯆꯠꯂꯨꯕ ꯃꯇꯝꯗ ꯃꯥꯅ ꯂꯧꯔꯛꯑꯒ ꯌꯨꯝꯗ ꯊꯝꯕꯅꯤ ꯑꯗꯨꯕꯨ ꯑꯩꯅ ꯃꯉꯣꯟꯗ ꯑꯦ ꯄꯨꯄꯨ ꯄꯨꯄꯨ ꯁꯤꯒꯤ ꯀꯣꯏꯟ ꯑꯁꯤ ꯀꯔꯤꯅꯣ ꯈꯣꯠꯅꯣ ꯍꯪꯉꯨꯕꯗꯨꯗ ꯑꯦ ꯁꯤꯗꯤ ꯕꯔꯃꯥꯒꯤ ꯀꯣꯏꯟꯅꯦ ꯍꯧꯖꯤꯛꯇꯤ ꯕꯔꯃꯥꯁꯦ ꯃꯦꯟꯃꯥꯔ ꯑꯣꯟꯈ꯭ꯔꯦ ꯑꯗꯨꯅ ꯅꯪ ꯁꯤꯒꯤꯁꯦ ꯌꯦꯡꯉꯨ ꯐꯖꯗ꯭ꯔꯥ ꯈꯣꯠꯇ꯭ꯔꯥ ꯁꯤꯒꯤꯗ ꯌꯥꯎꯔꯤꯕ ꯑꯩꯈꯣꯏ ꯌꯨꯝꯒꯤ ꯇꯥꯏꯞ ꯇꯧꯕꯁꯤ ꯀꯩꯅꯣ ꯃꯣꯏꯒꯤ ꯇꯦꯝꯄꯜꯅꯤ ꯑꯗꯒꯤ ꯁꯤꯗ ꯌꯥꯎꯔꯤꯕ ꯃꯤꯁꯤꯅ ꯁꯤꯅꯤ ꯁꯤꯅꯤ ꯑꯗꯨꯗꯒꯤ ꯑꯗꯨꯗ ꯍꯛꯏꯕ ꯑꯩꯈꯣꯏꯒꯤ ꯁꯤꯝꯕꯜꯁ ꯍꯥꯏꯒꯗ꯭ꯔꯥ ꯑꯗꯒꯤ ꯑꯩꯈꯣꯏꯒꯤ ꯋꯥꯍꯩ ꯍꯥꯏꯒꯗ꯭ꯔꯥ ꯑꯗꯨꯗꯣ ꯌꯥꯝꯅ ꯐꯖꯕ ꯑꯣꯏꯕ ꯑꯗꯨꯃꯥꯏꯅ ꯑꯗꯨꯗꯒꯤꯗꯤ ꯑꯩꯅ ꯄꯥꯝꯖꯅ ꯑꯩꯈꯣꯏ ꯀꯣꯏꯟ ꯀꯂꯦꯛꯁꯟ ꯇꯧꯕꯁꯦ ꯑꯗꯨꯗꯒꯤ ꯂꯨꯞꯆꯈ꯭ꯔꯦ ꯍꯥꯏ ꯇꯥꯔꯦ ꯑꯗꯨꯗꯪꯁꯨ ꯅꯠꯇꯅ ꯑꯩꯈꯣꯏꯒꯤ ꯒ꯭ꯔꯥꯟꯐꯥꯗꯔꯒꯤ ꯑꯩꯒꯤ ꯄꯨꯄꯨꯒꯤ ꯃꯦꯃꯣꯔꯤꯗꯨꯕꯨ ꯋꯥꯈꯟꯒꯩꯗꯨꯕꯨ ꯑꯩꯅ ꯔꯤꯃꯦꯝꯕꯔ ꯇꯧꯅꯕꯒꯤꯗꯃꯛꯇ ꯑꯣꯏꯅ ꯍꯦꯟꯅ ꯁꯤꯒꯤ ꯍꯣꯕꯤꯁꯤꯗ ꯍꯦꯟꯅ ꯆꯪꯖꯔꯛꯄꯅꯤ ꯍꯧꯖꯤꯛꯀꯤ ꯑꯣꯏꯅꯗꯤ ꯑꯩ ꯃꯌꯥꯝ ꯀꯂꯦꯛ ꯇꯧꯔꯛꯑꯦ ꯀꯟꯇ꯭ꯔꯤ ꯃꯌꯥꯝ ꯑꯃ ꯀꯩꯅꯣ ꯆꯥꯟꯗꯤ ꯆꯞꯄꯤꯗꯪꯁꯨ ꯅꯠꯇꯦ ꯑꯩꯒꯤ ꯀꯩꯅꯣ ꯄꯩꯁꯥ ꯆꯦ ꯆꯞꯄꯤꯗꯨ ꯑꯣꯏꯅꯁꯨ ꯃꯌꯥꯝ ꯑꯃ ꯀꯂꯦꯛ ꯇꯧꯔꯦ ꯍꯧꯖꯤꯛ ꯍꯧꯖꯤꯛꯀꯤ ꯑꯣꯏꯅꯗꯤ ꯑꯦꯔꯥꯎꯟ ꯊꯥꯔꯇꯤꯒ ꯀꯨꯟꯊ꯭ꯔꯥꯒ ꯃꯔꯤ ꯀꯟꯇ꯭ꯔꯤꯃꯨꯛꯀꯤꯗꯤ ꯀꯂꯦꯛ ꯇꯧꯔꯦ ꯑꯗꯨꯒ ꯆꯦ ꯃꯌꯥꯝ ꯑꯃꯁꯨ ꯁꯤ ꯀꯂꯦꯛ ꯇꯧꯔꯦ ꯍꯥꯏꯔꯒꯁꯨ ꯑꯩꯅ ꯏꯁꯥ ꯏꯇꯣꯝꯇꯒꯤ ꯑꯣꯏꯅ ꯐꯥꯖꯤꯜꯂꯒ ꯈꯣꯠꯆꯤꯜꯂꯒ ꯂꯣꯠꯁꯤꯜꯂꯒ ꯊꯝꯕꯗꯤ ꯑꯣꯏꯗꯦ ꯑꯩ ꯍꯧꯖꯤꯛ ꯇꯨꯏꯁꯟ ꯇꯧꯔꯤ ꯁꯤꯒꯤ ꯇꯨꯏꯁꯟꯁꯤꯗ ꯁꯥꯇ꯭ꯔ ꯃꯌꯥꯝ ꯑꯃꯁꯤꯗ ꯑꯩꯅ ꯃꯣꯏꯗꯁꯨ ꯍꯣꯕꯤ ꯑꯃ ꯂꯩꯅꯕ ꯍꯣꯏ ꯀꯣꯏꯟ ꯀꯂꯦꯛꯁꯟꯃꯛ ꯅꯠꯇ꯭ꯔꯒꯁꯨ ꯍꯣꯕꯤ ꯑꯃ ꯂꯩꯅꯕ ꯑꯣꯏꯅ ꯑꯩꯈꯣꯏꯒꯤ ꯔꯦꯒꯨꯂꯔꯂꯤ ꯑꯩ ꯃꯣꯏꯗ ꯑꯗꯨꯝ ꯁꯤꯌꯔ ꯇꯧꯕ ꯌꯥꯎꯋꯤ ꯑꯗ ꯃꯣꯏꯒꯁꯨ ꯇ꯭ꯔꯦꯠ ꯇꯧꯕꯁꯨ ꯌꯥꯎꯋꯤ ꯅꯠꯇ꯭ꯔꯒ ꯗꯥꯏꯔꯦꯛꯂꯤ ꯄꯤꯕ ꯈꯣꯠꯄ ꯑꯣꯏꯅꯁꯨ ꯌꯥꯎꯋꯤ ꯁꯤꯗꯒꯤꯗꯤ ꯑꯩ ꯁꯤꯒꯤ ꯀꯣꯏꯟꯒꯤ ꯀꯂꯦꯛ ꯇꯧꯕꯒꯤ ꯍꯤꯁꯇ꯭ꯔꯤ ꯍꯥꯏꯁꯦ ꯁꯨꯃꯥꯏꯅ ꯑꯣꯏ ꯍꯥꯏ ꯇꯥꯏ